ꯑꯩꯅ ꯆꯥꯛ ꯊꯣꯡꯕ ꯃꯇꯝꯗ ꯂꯧꯈꯠꯀꯗꯧꯕ ꯆꯦꯛꯁꯤꯟ ꯊꯧꯔꯥꯡꯗꯤ ꯐꯥꯔꯁꯇ ꯆꯥꯛ ꯊꯣꯡꯒꯗꯧꯔꯤꯕ ꯑꯩꯒꯤ ꯆꯐꯨ ꯍꯥꯏꯇꯥꯔꯦ ꯑꯩꯈꯣꯏ ꯃꯩꯇꯩꯒꯤꯗꯤ ꯆꯐꯨ ꯀꯧꯏ ꯆꯐꯨꯗꯨ ꯑꯩꯈꯣꯏꯅ ꯂꯧꯊꯣꯛꯑꯒ ꯁꯦꯡꯅ ꯐꯦꯡꯗꯣꯛꯑꯒ ꯆꯥꯝꯊꯣꯛꯑꯅꯤ ꯆꯥꯝꯕꯁꯤꯁꯨ ꯑꯩꯈꯣꯏꯒꯤ ꯐꯦꯡꯉꯤꯕ ꯁꯔꯞ ꯁꯥꯄꯣꯟꯗꯨ ꯐꯖꯅ ꯀꯣꯛꯅꯤꯉꯥꯏ ꯁꯦꯡꯅ ꯆꯥꯝꯊꯣꯛꯑ ꯃꯇꯨꯡꯗ ꯑꯩꯈꯣꯏꯅ ꯏꯁꯤꯡ ꯆꯞ ꯆꯥꯅ ꯑꯩꯅ ꯍꯥꯞꯀꯅꯤ ꯆꯥꯛꯇꯨ ꯊꯣꯡꯕ ꯃꯇꯝꯗ ꯆꯦꯡ ꯆꯪꯉꯒꯁꯨ ꯆꯥꯕ ꯌꯥꯔꯣꯏ ꯄꯦꯠꯂꯒꯁꯨ ꯆꯥꯕ ꯌꯥꯔꯣꯏ ꯆꯥꯛ ꯀꯥꯔꯒꯁꯨ ꯆꯥꯕ ꯌꯥꯔꯣꯏ ꯑꯗꯨꯃꯥꯏꯅ ꯊꯣꯡꯉꯝꯗꯥꯏꯁꯤꯗ ꯑꯩꯈꯣꯏꯅ ꯆꯪꯉꯅꯤ ꯆꯪꯉꯒ ꯆꯞ ꯆꯥꯕꯤꯗ ꯏꯁꯤꯡ ꯃꯍꯤ ꯍꯥꯞꯀꯅꯤ ꯆꯥꯛꯇꯨ ꯍꯥꯎꯅꯕ ꯑꯗꯒꯤ ꯃꯩꯗꯨ ꯌꯥꯝ ꯀꯟꯅ ꯂꯩꯈꯠꯂꯒꯗꯤ ꯆꯥꯛ ꯀꯥꯗꯣꯏꯅꯤ ꯃꯩꯗꯨ ꯂꯩꯊꯒꯅꯤ ꯂꯩꯊꯔꯒ ꯑꯩꯈꯣꯏꯅ ꯍꯥꯎꯅꯤꯉꯥꯏꯒꯤꯗꯃꯛꯇ ꯌꯥꯏꯒꯅꯤ ꯆꯥꯛꯇꯨ ꯐꯖꯅ ꯑꯗꯨ ꯆꯥꯛꯀꯤ ꯃꯇꯥꯡꯁꯤ ꯑꯁꯨꯃꯥꯏ ꯇꯧꯔꯒ ꯆꯥꯛꯁꯤ ꯑꯩꯈꯣꯏꯅ ꯊꯣꯡꯒꯅꯤ ꯏꯟꯁꯥꯡ ꯊꯣꯡꯕ ꯃꯇꯝꯗ ꯏꯟꯁꯥꯡꯁꯤ ꯑꯩꯈꯣꯏꯅ ꯐꯖꯅ ꯃꯟꯊꯣꯛꯀꯅꯤ ꯃꯜꯂꯕ ꯂꯣꯏꯔꯕ ꯃꯇꯨꯡꯗ ꯇꯤꯟ ꯀꯥꯡ ꯌꯥꯎꯕ꯭ꯔꯥ ꯌꯥꯎꯗ꯭ꯔꯥ ꯌꯦꯡꯉꯅꯤ ꯍꯜꯂꯒ ꯑꯃꯨꯛ ꯌꯦꯡꯉ ꯃꯇꯨꯡ ꯑꯦ ꯁꯤꯗꯤ ꯀꯔꯤ ꯑꯃꯇ ꯌꯥꯎꯗ꯭ꯔꯦ ꯁꯦꯡꯉꯦ ꯈꯜꯂꯕ ꯃꯇꯨꯡꯗꯨꯗ ꯑꯩꯈꯣꯏꯅ ꯏꯟꯁꯥꯡꯁꯤ ꯐꯖꯅ ꯏꯁꯤꯡꯗ ꯆꯥꯝꯒꯅꯤ ꯑꯅꯤ ꯑꯍꯨꯝ ꯂꯛ ꯏꯁꯤꯡꯁꯤ ꯑꯩꯈꯣꯏꯅ ꯆꯥꯝꯒꯅꯤ ꯆꯥꯝꯃꯕ ꯃꯇꯨꯡꯗ ꯏꯟꯖꯥꯡꯁꯤ ꯊꯣꯡꯕ ꯃꯇꯝꯗ ꯍꯥꯎꯅꯤꯉꯥꯏꯒꯤꯗꯃꯛꯇ ꯃꯔꯣꯏ ꯃꯄꯥꯡ ꯁꯨꯅ ꯑꯩꯈꯣꯏꯅ ꯍꯥꯞꯀꯅꯤ ꯑꯗꯨꯒ ꯏꯟꯁꯥꯡꯁꯤ ꯆꯥꯛꯁꯨ ꯏꯟꯁꯥꯡꯁꯨ ꯊꯣꯡ ꯂꯣꯏꯔꯕ ꯃꯇꯨꯡꯗꯨꯗ ꯑꯩꯈꯣꯏꯅ ꯂꯥꯏꯒꯤ ꯍꯥꯟꯅ ꯀꯠꯂꯕ ꯃꯇꯨꯡꯗ ꯆꯥꯛꯁꯨ ꯏꯟꯁꯥꯡꯁꯨ ꯑꯃꯨꯛ ꯑꯩꯈꯣꯏꯅ ꯈꯤꯇꯪ ꯇꯦꯁ ꯇꯧꯔ ꯌꯦꯡꯒꯅꯤ ꯌꯦꯡ ꯃꯇꯝꯗ ꯀꯩꯒꯨꯝꯕ ꯆꯥꯛꯇꯨ ꯆꯦꯡ ꯆꯪꯉꯝ ꯇꯥꯔꯒꯗꯤ ꯆꯦꯡ ꯆꯪꯗꯅꯉꯥꯏ ꯊꯨꯝ ꯆꯥꯏꯁꯤꯟꯕ ꯈꯪꯗꯦ ꯃꯣꯔꯣꯛ ꯅꯝꯖꯤꯟꯕ ꯈꯪꯗꯦ ꯑꯗꯨꯃꯥꯏꯅ ꯇꯧꯒꯅꯤ ꯑꯗꯒꯤ ꯏꯟꯁꯥꯡꯗꯨ ꯊꯨꯝ ꯌꯥꯛꯑꯝꯕ ꯇꯥꯔꯒꯁꯨ ꯏꯁꯤꯡ ꯍꯩꯖꯤꯟꯒꯅꯤ ꯆꯝꯃꯝꯕ ꯇꯥꯔꯒꯁꯨ ꯊꯨꯝ ꯍꯥꯞꯆꯤꯟꯒꯅꯤ ꯑꯁꯨꯃꯥꯏꯅ ꯆꯦꯛꯁꯤꯟꯅ ꯐꯖꯅ ꯑꯩꯈꯣꯏꯅ ꯂꯧꯕ ꯇꯥꯕꯅꯤ ꯆꯥꯛ ꯏꯟꯁꯥꯡ ꯊꯣꯡꯕ ꯃꯇꯝꯗ